ꯍꯜꯂꯣ ꯍꯣꯏ ꯎꯝ ꯃꯥꯟꯅꯦ ꯀꯔꯤ ꯍꯣꯏ ꯂꯩꯒꯅꯤ ꯂꯩꯒꯅꯤ ꯑꯗꯨ ꯀꯔꯤ ꯗꯔꯖꯟ ꯑꯃꯔꯥ ꯑꯃ ꯑꯅꯤꯔꯥ ꯀꯌꯥ ꯂꯧꯒꯗꯧꯕꯅꯣ ꯅꯪꯕꯣ ꯗꯔꯖꯟ ꯑꯣ ꯗꯔꯖꯟ ꯑꯃ ꯂꯧꯒꯗꯧꯕꯀꯣ ꯎꯝ ꯐꯪꯒꯅꯤ ꯐꯪꯒꯅꯤ ꯑꯗꯨ ꯅꯪ ꯀꯔꯤ ꯃꯇꯝꯗ ꯂꯥꯛꯀꯦꯅ ꯈꯜꯂꯤꯕꯅꯣ ꯍꯣꯏ ꯏꯕꯤꯅꯤꯡ ꯍꯥꯏꯕꯗꯤ ꯄꯨꯡ ꯀꯌꯥꯒꯨꯝꯕꯗ ꯍꯥꯏꯕꯗꯤ ꯑꯩꯈꯣꯏꯁꯨ ꯗꯨꯀꯥꯟ ꯊꯤꯡꯅꯤꯡꯉꯥꯏ ꯃꯇꯝ ꯂꯩꯕꯅꯤꯅ ꯍꯣ ꯑꯗꯨꯕꯨꯗꯤ ꯅꯪꯒꯅꯤ ꯅꯪꯒꯅꯤ ꯅꯪꯅꯕꯨ ꯂꯥꯛꯄ ꯀꯥꯟꯗ ꯑꯗꯨꯝ ꯀꯣꯜ ꯇꯧꯔꯛꯑꯣ ꯁꯨꯃꯥꯏꯅ ꯑꯥ ꯑꯣ ꯆꯥꯠ ꯄꯦꯄꯔ ꯑꯦ ꯐꯣꯔ ꯁꯥꯏꯖ ꯀꯨꯝꯕ ꯂꯣꯏ ꯂꯩ ꯍꯣꯏ ꯍꯣ ꯂꯩꯒꯅꯤ ꯂꯩꯒꯅꯤ ꯍꯣꯏ ꯂꯩꯒꯅꯤ ꯂꯩꯒꯅꯤ ꯃꯥꯒꯤ ꯀꯩꯅꯣ ꯃꯤꯇꯔ ꯃꯇꯨꯡ ꯏꯟꯅ ꯁꯥꯡꯕ ꯄꯥꯛꯄ ꯃꯇꯨꯡ ꯏꯟꯅ ꯆꯠꯄꯅꯦ ꯑꯗꯨꯕꯨꯗꯤ ꯅꯪ ꯗꯨꯀꯥꯟ ꯌꯧꯕ ꯀꯥꯟꯗ ꯑꯗꯨꯝ ꯍꯥꯏꯔꯛꯀꯦ ꯂꯣꯏꯅ ꯁꯨꯅ ꯂꯩꯗ ꯅꯪꯅꯕꯨ ꯗꯨꯀꯥꯟꯗ ꯂꯥꯛꯂꯗꯤ ꯑꯩꯅ ꯍꯥꯏꯕꯤꯒꯅꯤ ꯍꯣꯏ ꯍꯣꯏ ꯇꯧꯕꯤꯒꯦ ꯇꯧꯕꯤꯒꯦ ꯂꯥꯛꯄ ꯀꯥꯟꯗꯕꯨ ꯅꯪꯅ ꯐꯣꯟ ꯇꯧꯔꯛꯑꯣ